ꯑꯩꯅ ꯑꯥꯃꯥꯖꯣꯟꯗꯒꯤ ꯖꯥꯔꯥꯒꯤ ꯖꯤꯟꯁ ꯑꯃ ꯀꯛꯑꯦ ꯄ꯭ꯔꯥꯏꯖꯅ ꯂꯤꯁꯤꯡ ꯑꯅꯤ ꯄꯤ ꯑꯗꯨ ꯑꯣꯐꯔ ꯄ꯭ꯔꯥꯏꯖꯇ ꯂꯤꯁꯤꯡ ꯑꯃꯒ ꯆꯥꯝꯃꯔꯤꯗ ꯂꯧꯔꯦ ꯀꯂꯔꯅ ꯕ꯭ꯂꯨ ꯃꯆꯨꯅꯤ ꯁꯥꯏꯖꯅ ꯐꯣꯔꯇꯤꯅꯤ ꯌꯥꯝ ꯐꯖꯩ ꯖꯤꯟꯁꯇꯨ ꯑꯗꯒꯤ ꯂꯥꯎꯁꯨ ꯂꯥꯎꯔꯦ ꯑꯔꯥꯎꯕꯤꯁꯨ ꯑꯣꯏꯔꯦ ꯑꯗꯒꯤ ꯁꯥꯏꯅꯤꯡꯁꯨ ꯀꯥꯞꯄꯦ ꯑꯗꯨꯒ ꯅꯨꯡꯁꯥꯗꯒ ꯊꯣꯛꯄ ꯀꯥꯟꯗꯁꯨ ꯌꯥꯝ ꯐꯖꯔꯦ ꯍꯥꯏ ꯋꯦꯁꯁꯨ ꯑꯣꯏꯔꯦ ꯑꯗꯨ ꯑꯩꯅꯁꯨ ꯄꯥꯝꯕ ꯍꯥꯏꯕꯗꯨ ꯊꯣꯛꯑꯦ ꯌꯥꯝ ꯐꯖꯩ ꯑꯗꯨꯒ ꯏꯁꯇ꯭ꯔꯦꯠꯆꯦꯕꯜꯁꯨ ꯑꯣꯏ ꯖꯤꯟꯁꯇꯨ ꯑꯗꯨꯒ ꯁꯦꯠꯄ ꯀꯥꯟꯗꯁꯨ ꯌꯥꯝ ꯅꯨꯡꯉꯥꯏ ꯁꯥꯁꯨ ꯁꯥꯗꯦ ꯏꯪꯁꯨ ꯏꯪꯗꯦ ꯀꯥꯂꯦꯟꯗ ꯁꯦꯠꯄꯁꯨ ꯌꯥꯔꯅꯤ ꯅꯤꯡꯊꯝ ꯊꯥꯗ ꯁꯦꯠꯄꯁꯨ ꯌꯥꯔꯅꯤ ꯐꯤꯗꯨ ꯌꯥꯝ ꯐꯩ ꯑꯗꯨꯗ ꯍꯧꯖꯤꯛꯀꯥꯟꯒꯤ ꯏꯁꯇꯥꯏꯂꯤꯁ ꯑꯣꯏꯕꯁꯨ ꯑꯗꯨꯝ ꯌꯥꯎꯔꯛꯑꯦ ꯄꯣꯠꯇꯨ ꯌꯥꯝ ꯄꯥꯝꯃꯦ ꯑꯩꯅ ꯍꯦꯛ ꯄꯥꯝꯕ ꯒꯥꯏꯗꯨ ꯊꯣꯛꯑꯦ